ꯑꯩꯅ ꯅꯍꯥꯟ ꯐꯣꯟ ꯑꯃ ꯑꯣꯟꯂꯥꯏꯟꯗ ꯆꯦꯟꯕꯅꯦ ꯑꯗꯨꯒ ꯐꯣꯟ ꯑꯁꯦ ꯑꯩ ꯏꯅꯥꯛꯇ ꯌꯧꯔꯛꯄꯗꯗꯤ ꯐꯣꯟ ꯑꯁꯦ ꯌꯥꯗꯅ ꯌꯧꯔꯛꯂꯝꯃꯦ ꯄꯦꯛꯁꯨ ꯀꯥꯏꯔꯝꯂꯦ ꯑꯗꯨꯅ ꯑꯣꯟꯂꯥꯏꯅꯒꯤ ꯄꯣꯠ ꯆꯦꯟꯕꯁꯦ ꯃꯌꯥꯝꯅ ꯆꯦꯟꯕꯗ ꯈꯔ ꯈꯔ ꯌꯦꯡꯉꯒ ꯆꯦꯟꯕꯤꯌꯨ ꯑꯃꯗꯤ ꯍꯥꯏꯕꯗꯤ ꯗꯥꯎ ꯌꯥꯗꯕ ꯑꯣꯏꯗꯣꯏꯅꯦ ꯑꯩꯒꯤ ꯑꯣꯏꯅ ꯄꯣꯠ ꯑꯁꯦ ꯂꯥꯛꯄꯗ ꯌꯥꯗꯅ ꯂꯥꯛꯑꯦ ꯑꯗꯨꯒ ꯑꯩꯅ ꯐꯣꯟ ꯑꯁꯤ ꯂꯥꯛꯑꯒ ꯈꯜꯂꯝꯕ ꯐꯣꯟꯁꯤꯗꯒꯤ ꯀꯥꯟꯅꯕ ꯂꯧꯒꯗꯧꯕ ꯃꯈꯩꯗꯣ ꯐꯣꯟ ꯑꯁꯦ ꯌꯥꯗ꯭ꯔꯕꯅꯤꯅ ꯑꯩꯉꯣꯟꯗ ꯑꯩꯉꯣꯟꯗꯁꯨ ꯂꯣꯏꯅ ꯃꯥꯡꯉꯦ ꯐꯣꯟ ꯑꯁꯤ ꯆꯦꯟꯕꯗ ꯑꯩ ꯄꯩꯁꯥ ꯂꯩꯇꯅ ꯆꯦꯟꯕꯅꯤ ꯑꯗꯨꯅ ꯐꯣꯟ ꯑꯁꯦ ꯑꯩꯒꯤ ꯅꯥꯛ ꯌꯧꯔꯛꯄꯗ ꯐꯣꯟ ꯑꯁꯦ ꯌꯥꯗꯕ ꯐꯣꯟ ꯑꯣꯏꯅ ꯍꯥꯞꯄꯛꯂꯦ ꯑꯗꯨꯅ ꯌꯥꯝꯅ ꯅꯨꯡꯉꯥꯏꯇꯦ ꯑꯗꯨꯅ ꯑꯣꯟꯂꯥꯏꯟꯒꯤ ꯊꯕꯛ ꯇꯧꯔꯤꯕ ꯏꯆꯤꯜ ꯏꯅꯥꯎꯈꯩꯅꯁꯨ ꯁꯨꯃꯥꯏꯅ ꯇꯧꯗꯅꯕ ꯍꯥꯏꯅꯤꯡꯉꯤ ꯑꯗꯨꯒ ꯐꯣꯟ ꯑꯁꯦ ꯑꯩꯉꯣꯟꯗ ꯌꯧꯔꯛꯄꯗ ꯐꯣꯟ ꯑꯁꯦ ꯌꯥꯗꯕ ꯐꯣꯟ ꯑꯣꯏꯅ ꯍꯥꯞꯄꯛꯂꯦ ꯑꯣꯟꯂꯥꯏꯟꯗꯒꯤ ꯑꯩꯅ ꯆꯦꯟꯕꯅꯤ